ꯇꯣꯔꯅꯥꯃꯦꯟꯁꯤꯡ ꯏꯟꯁꯤꯟꯕ ꯔꯥꯖꯅꯤꯇꯤꯒꯤꯗꯤ ꯑꯩꯈꯣꯏ ꯁꯤꯗꯗꯤ ꯑꯝꯇ ꯂꯩꯇꯦ ꯑꯗꯨꯒ ꯁꯪꯁꯊꯥꯟꯒꯨꯝꯕ ꯍꯥꯏꯕꯗꯤ ꯑꯩꯈꯣꯏꯒꯤ ꯀꯩꯅꯣꯒꯨꯝꯕ ꯑꯩꯈꯣꯏꯒꯤ ꯁꯤꯗꯗꯤ ꯑꯗꯨꯝꯅ ꯀ꯭ꯂꯕ ꯑꯣꯏꯅꯕꯨꯗꯤ ꯑꯗꯨꯝꯅ ꯁꯦꯝꯃꯦ ꯑꯗꯒꯤ ꯀ꯭ꯂꯕꯁꯤꯡꯁꯤꯅ ꯁꯤꯟꯕꯁꯤꯗ ꯑꯩꯈꯣꯏꯅ ꯍꯥꯏꯗꯤ ꯃꯣꯏꯅ ꯇꯣꯔꯅꯥꯃꯦꯟꯁꯤꯡ ꯁꯤꯜꯂꯛꯄ ꯃꯇꯝꯗ ꯑꯩꯈꯣꯏꯒꯤ ꯀ꯭ꯂꯕꯁꯤꯡꯅ ꯑꯍꯥꯟꯕ ꯁꯦꯝꯃꯛꯑꯦ ꯑꯗꯨꯒꯤ ꯃꯇꯨꯡꯗ ꯗꯤꯁꯇ꯭ꯔꯤꯛꯀꯤ ꯂꯦꯕꯦꯜꯒꯤ ꯑꯃꯨꯛ ꯁꯦꯝꯃꯛꯏ ꯗꯤꯁꯇ꯭ꯔꯤꯛꯀꯤꯗꯒꯤ ꯑꯃꯨꯛꯀ ꯍꯥꯏꯗꯤ ꯁꯥꯟꯅꯔꯣꯏꯁꯤꯡꯁꯤꯅ ꯅꯦꯁꯅꯦꯜ ꯅꯠꯇ꯭ꯔꯒꯅꯁꯨ ꯑꯗꯨꯝ ꯏꯟꯇꯔꯅꯦꯁꯅꯦꯜꯒꯤ ꯊꯥꯛꯇ ꯑꯗꯨꯝꯅ ꯁꯥꯟꯅꯈꯤꯕ ꯑꯗꯨ ꯐꯥꯎꯕꯗ ꯑꯗꯨꯝꯅ ꯌꯥꯎꯕꯅꯤ